ꯑꯩꯈꯣꯏꯒꯤ ꯂꯝꯗꯝ ꯑꯁꯤꯗ ꯂꯩꯔꯤꯕ ꯐꯨꯔꯨꯞꯁꯤꯡ ꯑꯁꯤ ꯌꯥꯝꯃꯤ ꯑꯗꯨꯒꯤ ꯃꯅꯨꯡꯗ ꯃꯩꯇꯩ ꯄꯥꯉꯜ ꯍꯥꯏꯕ ꯑꯃ ꯃꯩꯇꯩ ꯇ꯭ꯔꯥꯏꯞ ꯍꯤꯟꯗꯨ ꯑꯇꯣꯞ ꯑꯇꯣꯞꯄ ꯖꯥꯇꯤ ꯃꯌꯥꯝ ꯑꯃꯁꯨ ꯂꯩꯔꯤ ꯆꯠꯅꯕꯤꯁꯤꯡ ꯑꯁꯤꯒꯤ ꯀꯥꯡꯂꯨꯞꯁꯤꯡꯒꯤ ꯂꯩꯕ ꯐꯤꯖꯦꯠ ꯆꯛꯆꯥꯁꯤꯡ ꯑꯁꯤꯁꯨ ꯇꯣꯉꯥꯟ ꯇꯣꯉꯥꯟꯕ ꯃꯈꯜꯒꯤ ꯐꯤꯖꯦꯠꯁꯤꯡ ꯁꯦꯠꯂꯤ ꯄꯥꯉꯜꯒꯤꯅ ꯀꯨꯔꯇꯥ ꯁꯦꯠꯂꯤ ꯑꯃꯁꯨꯡ ꯃꯩꯇꯩꯒꯤꯅ ꯐꯩꯖꯣꯝ ꯁꯦꯠꯂꯤ ꯃꯁꯤꯒꯨꯝꯕ ꯅꯥꯠꯀꯤ ꯆꯠꯅꯕꯤ ꯐꯤꯁꯤꯡ ꯑꯁꯤ ꯂꯣꯟ ꯂꯣꯟ ꯑꯃꯁꯨꯡ ꯂꯨꯞ ꯂꯨꯞꯀꯤ ꯇꯣꯉꯥꯟ ꯇꯣꯉꯥꯟꯕ ꯁꯦꯠꯄ ꯆꯥꯕ ꯃꯔꯝꯅ ꯂꯣꯟ ꯇꯣꯉꯥꯟꯕ ꯑꯃꯁꯨꯡ ꯀꯜꯆꯔ ꯇꯣꯉꯥꯟꯕꯒꯤ ꯂꯝꯁꯤꯡ ꯑꯁꯤꯗ